ꯍꯂꯣ ꯑꯣ ꯑꯩꯁꯦ ꯃꯐꯝꯁꯤꯗ ꯃꯅꯥ ꯃꯁꯤꯡ ꯈꯔ ꯂꯩꯕ ꯂꯥꯛꯆꯕꯅꯦꯕ ꯁꯣꯝꯒꯤ ꯃꯅꯥ ꯃꯁꯤꯡꯁꯦ ꯁꯨꯝ ꯇꯒꯠ ꯇꯒꯠ ꯇꯦꯛꯅ ꯎꯕꯁꯤꯗ ꯁꯨꯝ ꯂꯩꯕ ꯆꯪꯖꯔꯛꯏꯕ ꯀꯔꯤ ꯀꯔꯤ ꯃꯅꯥ ꯃꯁꯤꯡꯅꯣ ꯁꯤꯕꯣ ꯑꯝꯇ ꯈꯔ ꯍꯥꯏꯕꯤꯕ ꯌꯥꯒꯗ꯭ꯔꯥ ꯎꯝ ꯀꯩꯅꯣ ꯁꯤꯗꯤ ꯍꯪꯒꯥꯝ ꯁꯣꯝꯅ ꯌꯣꯟꯕꯤꯔꯤꯕ ꯃꯅꯥ ꯃꯁꯤꯡꯁꯦ ꯍꯪꯒꯥꯝꯁꯨ ꯎꯖꯔꯦ ꯑꯇꯩ ꯀꯩ ꯀꯩ ꯌꯥꯎꯕꯤꯔꯤꯒꯦ ꯃꯈꯜ ꯃꯈꯜ ꯑꯣ ꯍꯥꯔ ꯀꯩꯀꯩꯗꯤ ꯑꯝꯇ ꯍꯥꯞꯄꯤꯗꯕ ꯅꯠꯇ꯭ꯔꯣ ꯁꯣꯝꯒꯤꯁꯦ ꯑꯣ ꯑꯣ ꯎꯝ ꯃꯔꯣꯏ ꯅꯥꯀꯨꯞꯄꯤꯀꯥꯗꯤ ꯌꯥꯎꯕꯤꯕ꯭ꯔꯣ ꯅꯄꯥꯛꯄꯤ ꯅꯥꯀꯨꯞꯄꯤ ꯎꯝ ꯂꯣꯏꯅꯃꯛ ꯃꯅꯥ ꯃꯁꯤꯡꯁꯤ ꯀꯔꯝꯕ ꯃꯅꯥ ꯃꯁꯤꯡꯅ ꯈ꯭ꯋꯥꯏꯗꯒꯤ ꯍꯦꯟꯅ ꯁꯤꯠꯄꯤꯕꯒꯦ ꯎꯝ ꯑꯣ ꯑꯣ ꯍꯪꯒꯥꯝ ꯁꯤꯗ ꯊꯥꯕꯤꯔꯤ ꯍꯪꯒꯥꯝꯁꯤ ꯂꯨꯄꯥ ꯀꯨꯟ ꯀꯨꯟꯒꯤ ꯑꯣꯏꯕꯤꯗꯣꯏꯔꯥ ꯃꯄꯨꯟꯁꯦ ꯑꯣ ꯃꯄꯨꯟꯁꯦ ꯑꯅꯤꯗꯪ ꯂꯧꯖꯔꯒꯦ ꯑꯗꯨꯒ ꯀꯣꯕꯤ ꯀꯣꯕꯤꯐꯨꯜ ꯑꯃꯒ ꯑꯗꯨꯒ ꯍꯋꯥꯏ ꯃꯨꯕꯤ ꯈꯔꯒ ꯑꯗꯨꯝ ꯈꯔ ꯍꯥꯞꯄꯤꯔꯛꯑꯣꯅꯦ ꯎꯝ ꯄ꯭ꯂꯥꯁꯇꯤꯛꯀꯨꯝꯕ ꯑꯃꯗ ꯑꯗꯨꯝ ꯍꯋꯥꯏ ꯃꯨꯕꯤꯁꯤ ꯀ꯭ꯌꯥ ꯀꯃꯥꯏ ꯀꯃꯥꯏ ꯇꯧꯔꯤꯅꯣ ꯀꯦꯖꯤꯗ ꯀ꯭ꯌꯥ ꯄꯤꯔꯤꯒꯦ ꯑꯣ ꯑꯗꯨꯗꯤ ꯀꯦ ꯖꯤ ꯃꯈꯥꯏ ꯑꯃꯈꯛꯇꯪ ꯂꯧꯖꯔꯒ ꯎꯝ ꯍꯣ ꯍꯣ ꯍꯣꯏ ꯎꯝ ꯊꯝꯖꯔꯒꯦ ꯑꯗꯨꯗꯤ